ꯎꯆꯦꯛ ꯌꯦꯡꯕ ꯄꯥꯝꯕ ꯃꯤꯁꯤꯡꯒꯤꯗꯃꯛꯇꯗꯤ ꯎꯆꯦꯛꯁꯤ ꯑꯩꯈꯣꯏꯅ ꯌꯦꯡꯅꯤꯡꯕ ꯂꯩꯔꯒꯗꯤ ꯎꯆꯦꯛ ꯍꯥꯏꯕꯁꯤꯗꯕꯨ ꯃꯤ ꯂꯥꯡꯕ ꯃꯐꯝꯗ ꯄꯥꯏꯅ ꯄꯥꯏꯅꯗꯦ ꯃꯔꯝꯗꯤ ꯃꯣꯏꯗꯤ ꯌꯥꯝꯅ ꯍꯥꯏꯗꯤ ꯏꯪ ꯆꯤꯛꯄ ꯃꯐꯝꯗ ꯃꯣꯏꯁꯦ ꯂꯩꯕ ꯍꯤꯡꯕ ꯄꯥꯝꯃꯦ ꯃꯔꯝ ꯑꯁꯤꯅ ꯑꯩꯈꯣꯏꯅ ꯎꯆꯦꯛ ꯌꯦꯡꯒꯦ ꯍꯥꯏꯕ ꯇꯥꯔꯒꯗꯤ ꯑꯩꯈꯣꯏꯁꯤ ꯇꯨꯃꯤꯟꯅ ꯂꯩꯔꯒ ꯃꯣꯏ ꯃꯈꯣꯏꯁꯤ ꯄꯥꯏꯔꯛꯄ ꯉꯥꯏꯕ ꯗꯔꯀꯥꯔ ꯑꯣꯏ ꯃꯔꯝꯗꯤ ꯎꯆꯦꯛꯁꯤ ꯄꯥꯏꯔꯛꯄ ꯃꯇꯝꯗ ꯅꯤꯜ ꯈꯣꯡꯕ ꯃꯔꯛꯇꯗꯤ ꯎꯆꯦꯛꯁꯤ ꯄꯥꯏꯅꯤꯡꯗꯦ ꯎꯆꯦꯛꯁꯤꯡꯅ ꯈ꯭ꯋꯥꯏꯗꯒꯤ ꯄꯥꯝꯖꯕ ꯃꯐꯝꯗꯤ ꯏꯪ ꯆꯤꯛꯄ ꯃꯐꯝꯁꯤꯅꯤ ꯑꯩꯈꯣꯏꯅ ꯃꯔꯝ ꯑꯁꯤꯅ ꯎꯆꯦꯛꯁꯤ ꯌꯦꯡꯒꯦ ꯍꯥꯏꯕ ꯇꯥꯔꯒꯗꯤ ꯎꯆꯦꯛ ꯄꯥꯏꯔꯛꯄꯁꯤ ꯎꯅꯕꯒꯤꯗꯃꯛꯇ ꯑꯩꯈꯣꯏꯅ ꯑꯆꯤꯛꯄ ꯃꯐꯝꯗ ꯐꯝꯗꯨꯅ ꯇꯨꯃꯤꯟꯅ ꯌꯦꯡꯕ ꯗꯔꯀꯥꯔ ꯑꯣꯏ ꯍꯥꯏꯕꯗꯤ ꯎꯆꯦꯛꯁꯤ ꯑꯩꯈꯣꯏꯅ ꯌꯦꯡꯕ ꯃꯇꯝꯗ ꯎꯆꯦꯛ ꯌꯦꯡꯂꯤꯉꯩ ꯃꯇꯝ ꯑꯁꯤꯗ ꯑꯩꯈꯣꯏꯅ ꯁꯥꯎꯟ ꯑꯀꯟꯕ ꯁꯤꯖꯤꯟꯅꯗꯕ ꯃ꯭ꯌꯨꯖꯤꯛ ꯁꯤꯖꯤꯟꯅꯗꯕ ꯃꯔꯝꯗꯤ ꯎꯆꯦꯛꯁꯤꯡꯁꯤꯅ ꯇꯥꯈ꯭ꯔꯒ ꯑꯩꯈꯣꯏꯗ ꯑꯩꯈꯣꯏꯅ ꯌꯦꯡꯅꯤꯡꯉꯤꯕ ꯎꯆꯦꯛꯇꯣ ꯑꯩꯈꯣꯏꯒꯤ ꯏꯅꯥꯛꯇ ꯄꯥꯏꯔꯛꯑꯣꯏ ꯃꯔꯝ ꯑꯁꯤꯅ ꯑꯩꯈꯣꯏꯅ ꯎꯆꯦꯛꯁꯤ ꯎꯒꯦ ꯍꯥꯏꯕ ꯇꯥꯔꯗꯤ ꯑꯩꯈꯣꯏ ꯇꯨꯃꯤꯟꯅ ꯈꯥꯡꯖꯜꯂꯒ ꯍꯥꯏꯗꯤ ꯑꯩꯈꯣꯏꯅ ꯋꯥ ꯉꯥꯡꯅꯤꯡꯉꯒꯁꯨ ꯋꯥ ꯉꯥꯡꯗꯕ ꯏꯁꯩ ꯇꯥꯅꯤꯡꯉꯒꯁꯨ ꯏꯁꯩ ꯇꯥꯗꯕ ꯑꯩꯈꯣꯏꯅ ꯑꯣꯡꯂꯤ ꯄꯥꯝꯂꯤꯕ ꯎꯆꯦꯛ ꯌꯦꯡꯕ ꯁꯤꯈꯛ ꯎꯅꯕꯒꯤꯗꯃꯛꯇ ꯎꯆꯦꯛ ꯉꯥꯏꯕ ꯑꯣꯏꯅ ꯑꯩꯈꯣꯏꯅ ꯇꯨꯃꯤꯟꯅ ꯏꯪꯅ ꯆꯤꯛꯅ ꯂꯩꯗꯨꯅ ꯍꯥꯏꯕꯗꯤ ꯎꯆꯦꯛꯁꯤ ꯂꯥꯛꯄ ꯃꯇꯝꯗ ꯑꯩꯈꯣꯏꯅ ꯐꯖꯅ ꯍꯥꯏꯗꯤ ꯎꯆꯦꯛꯁꯤ ꯉꯥꯏꯕ ꯑꯣꯏꯅ ꯇꯨꯃꯤꯟꯅ ꯂꯩꯕꯤꯕ ꯑꯃ ꯗꯔꯀꯥꯔ ꯑꯣꯏ ꯍꯥꯏꯕꯗꯤ ꯐꯖ ꯐꯖꯔꯕ ꯎꯆꯦꯛꯁꯤꯡꯒꯤ ꯑꯩꯈꯣꯏꯒꯤ ꯎꯆꯦꯛꯁꯤꯡ ꯃꯃꯤꯡ ꯑꯣꯏꯅ ꯄꯜꯂꯕꯗ ꯅꯣꯡꯏꯟ ꯑꯗꯒꯤ ꯐꯖ ꯐꯖꯕ ꯂꯩꯈ꯭ꯔꯦ ꯃꯈꯜ ꯃꯈꯥꯒꯤ ꯎꯆꯦꯛ ꯀꯌꯥ ꯑꯃ ꯂꯩꯈ꯭ꯔꯦ ꯍꯥꯏꯔꯤꯕ ꯎꯆꯦꯛꯁꯤꯡ ꯑꯁꯦ ꯃꯐꯝ ꯑꯇꯣꯞ ꯑꯇꯣꯞꯄ ꯃꯐꯝꯗꯒꯤ ꯄꯥꯏꯔꯛꯄ ꯃꯇꯝꯗ ꯑꯩꯈꯣꯏꯅ ꯎꯒꯦꯅ ꯍꯥꯏꯕ ꯃꯇꯝꯗꯗꯤ ꯑꯩꯈꯣꯏꯁꯦ ꯐꯖꯅ ꯎꯆꯦꯛꯁꯤ ꯉꯥꯏꯔꯒ ꯂꯩꯒꯗꯕꯅꯤ ꯑꯩꯈꯣꯏꯅ ꯍꯥꯏꯗꯤ ꯎꯅꯤꯡꯉꯦ ꯍꯥꯏꯗꯨꯅ ꯍꯦꯛꯇ ꯎꯆꯦꯛꯁꯤ ꯌꯦꯡꯒꯦꯅ ꯊꯣꯛꯄ ꯃꯇꯝꯗ ꯎꯆꯦꯛꯁꯤ ꯍꯦꯛꯇ ꯎꯕ ꯐꯪꯕ ꯅꯠꯇꯦ ꯍꯥꯏꯕꯗꯤ ꯃꯔꯥꯡ ꯀꯥꯏꯅ ꯎꯆꯦꯛ ꯂꯩꯕ ꯇꯥꯔꯒꯁꯨ ꯃꯐꯝ ꯈꯨꯗꯤꯡꯃꯛꯇ ꯎꯆꯦꯛ ꯄꯥꯏꯔꯛꯄ ꯅꯠꯇꯦ ꯃꯔꯝ ꯑꯁꯤꯅ ꯃꯌꯥꯝ ꯄꯨꯝꯅꯃꯛꯅ ꯒ꯭ꯌꯥꯟ ꯇꯥꯃꯤꯟꯅꯔꯦ ꯍꯥꯏꯔꯒ ꯑꯩꯈꯣꯏꯅ ꯎꯆꯦꯛ ꯌꯦꯡꯒꯦ ꯍꯥꯏꯕ ꯇꯥꯔꯒꯗꯤ ꯎꯃꯪ ꯋꯥꯃꯪ ꯑꯆꯤꯛꯄ ꯃꯐꯝꯗ ꯇꯨꯃꯤꯟꯅ ꯐꯝꯗꯨꯅ ꯎꯆꯦꯛꯄꯨ ꯄꯥꯏꯔꯛꯄ ꯉꯥꯏꯒꯗꯕꯅꯤ ꯃꯔꯝꯗꯤ ꯎꯆꯦꯛ ꯑꯁꯤ ꯍꯥꯏꯗꯤ ꯁꯣꯔꯣꯛꯇ ꯁꯣꯌꯥꯗ ꯄꯪꯄꯥꯏ ꯄꯥꯏꯔꯛꯇꯕꯅ ꯃꯔꯝ ꯑꯣꯏꯔꯒ ꯑꯩꯈꯣꯏꯅ ꯈꯥꯡꯕ ꯈꯣꯠꯄ ꯀꯟꯕ ꯇꯥꯔꯦ ꯑꯩꯈꯣꯏꯅ ꯇꯧꯕ ꯃꯇꯝꯗ ꯑꯩꯈꯣꯏꯅ ꯎꯆꯦꯛꯁꯤ ꯌꯦꯡꯒꯦ ꯍꯥꯏꯕ ꯇꯥꯔꯒꯗꯤ ꯑꯆꯤꯛꯄ ꯃꯐꯝꯗ ꯆꯠꯇꯨꯅ ꯎꯃꯪ ꯋꯥꯃꯪ ꯊꯤꯗꯅ ꯈꯔ ꯍꯣꯠꯅꯕ ꯇꯥꯔꯒꯗꯤ ꯑꯩꯈꯣꯏ ꯁꯣꯏꯗꯅ ꯑꯩꯈꯣꯏꯅ ꯄꯥꯝꯃꯤꯕ ꯎꯆꯦꯛ ꯌꯦꯡꯕꯒꯤ ꯊꯕꯛ ꯑꯁꯦ ꯁꯣꯏꯗꯅ ꯎꯕ ꯐꯪꯒꯅꯤ ꯃꯔꯝꯗꯤ ꯎꯆꯦꯛ ꯍꯥꯏꯕꯁꯤꯗꯕꯨ ꯑꯩꯈꯣꯏ ꯃꯤꯑꯣꯏꯕꯅ ꯈ꯭ꯋꯥꯏꯗꯒꯤ ꯌꯦꯡꯕꯗ ꯅꯨꯡꯉꯥꯏꯕ ꯃꯥꯒꯤ ꯇꯥꯕꯗ ꯈꯣꯟꯖꯦꯜ ꯅꯨꯡꯉꯥꯏꯕ ꯎꯆꯦꯛꯀꯤ ꯈꯣꯟꯖꯦꯜ ꯄꯨꯛꯅꯤꯡ ꯍꯨꯅ ꯐꯖꯩ ꯃꯔꯝ ꯑꯁꯤꯅ ꯃꯌꯥꯝ ꯄꯨꯝꯅꯃꯛꯅ ꯎꯆꯦꯛ ꯑꯁꯤ ꯇꯥꯕ ꯄꯥꯝꯃꯤ ꯎꯆꯦꯛꯀꯤ ꯈꯣꯟꯖꯦꯜꯁꯤ ꯇꯥꯕ ꯄꯥꯝꯃꯤ ꯎꯆꯦꯛꯀꯤ ꯈꯣꯟꯖꯦꯜꯁꯤ ꯇꯥꯔꯒ ꯑꯩꯈꯣꯏꯒꯤ ꯊꯃꯣꯏꯗ ꯑꯗꯨꯛꯀꯤ ꯃꯇꯤꯛ ꯅꯨꯡꯉꯥꯏꯕ ꯑꯃꯗꯤ ꯍꯔꯥꯎꯕ ꯄꯣꯛꯏ ꯃꯔꯝꯗꯤ ꯑꯩꯈꯣꯏꯒꯤ ꯄꯨꯛꯅꯤꯡ ꯋꯥꯈꯜ ꯂꯧꯁꯤꯡꯁꯨ ꯊꯣꯛꯍꯜꯂꯤ ꯎꯆꯦꯛꯁꯤ ꯎꯕ ꯃꯇꯝꯗ ꯑꯩꯈꯣꯏꯅ ꯄꯨꯛꯅꯤꯡꯗ ꯅꯨꯡꯉꯥꯏꯕ ꯐꯥꯎꯋꯤ ꯎꯆꯦꯛꯀꯤ ꯈꯣꯟꯖꯦꯜꯁꯤ ꯇꯥꯕ ꯃꯇꯝꯗ ꯑꯩꯈꯣꯏꯅ ꯍꯔꯥꯎꯕ ꯇꯌꯥꯝꯕ ꯄꯣꯛꯏ ꯃꯔꯝꯗꯤ ꯋꯥꯈꯜ ꯅꯧꯊꯣꯛꯍꯜꯂꯤ ꯎꯆꯦꯛꯀꯤ ꯈꯣꯟꯖꯦꯜ ꯑꯁꯤ ꯑꯗꯨꯛꯀꯤ ꯃꯇꯤꯛ ꯆꯤꯡ ꯄꯨꯛꯅꯤꯡ ꯍꯨꯅ ꯐꯖꯩ ꯆꯥꯡꯗꯝꯅꯤꯉꯥꯏ ꯂꯩꯇꯦ ꯎꯆꯦꯛꯀ ꯀꯔꯤꯒ ꯆꯥꯡꯗꯝꯅꯅꯤ ꯃꯤꯑꯣꯏꯕꯒꯤ ꯐꯖꯕꯒ ꯎꯆꯦꯛꯀ ꯆꯥꯡꯗꯝꯅꯕ ꯌꯥꯕ꯭ꯔꯥ ꯌꯥꯗꯦ ꯎꯆꯦꯛꯀꯤ ꯈꯣꯟꯖꯦꯜꯗꯤ ꯀꯅꯥꯝꯇꯒꯁꯨ ꯆꯥꯡꯗꯝꯅꯕ ꯌꯥꯗꯦ ꯎꯆꯦꯛꯀꯤ ꯈꯣꯟꯖꯦꯜꯗꯤ ꯌꯥꯝꯅ ꯄꯨꯛꯅꯤꯡ ꯅꯨꯡꯁꯤ ꯌꯥꯝꯅ ꯐꯖꯩ ꯎꯆꯦꯛ ꯍꯥꯏꯕ ꯖꯤꯕꯁꯦ ꯑꯩꯈꯣꯏ ꯃꯤꯑꯣꯏꯕꯅ ꯌꯥꯝꯅ ꯅꯨꯡꯁꯤꯅ ꯂꯨꯅ ꯇꯧꯒꯗꯕꯅꯤ ꯑꯩꯈꯣꯏꯅ ꯃꯣꯏꯗ ꯍꯥꯠꯇꯣꯛꯄꯤꯒꯗꯕ ꯅꯠꯇꯦ ꯃꯣꯏꯒꯤ ꯃꯆꯤꯟꯖꯥꯛ ꯊꯥꯕꯤꯒꯗꯕꯅꯤ ꯑꯩꯈꯣꯏꯅ ꯃꯣꯏꯕꯨ ꯆꯦꯛꯁꯤꯟꯅ ꯊꯝꯒꯗꯕꯅꯤ ꯂꯥꯡ ꯊꯥꯛꯇꯨꯅ ꯎꯆꯦꯛ ꯐꯥꯕ ꯍꯥꯏꯁꯦ ꯑꯐꯕ ꯊꯕꯛ ꯅꯠꯇꯦ ꯂꯥꯡ ꯊꯥꯛꯏꯕ ꯃꯐꯝꯗꯨꯗ ꯎꯆꯦꯛ ꯍꯜꯂꯒ ꯄꯥꯏꯔꯛꯀꯅꯤ ꯍꯥꯏꯕꯒꯤ ꯑꯁꯥ ꯊꯝꯕꯤꯒꯅꯣ ꯑꯩꯈꯣꯏꯅ ꯎꯆꯦꯛ ꯄꯥꯝꯕ ꯇꯥꯔꯒꯗꯤ ꯎꯆꯦꯛꯅ ꯂꯥꯛꯄ ꯃꯇꯝꯗ ꯃꯥꯒꯤ ꯃꯆꯤꯟꯖꯥꯛ ꯊꯥꯕꯤꯕ ꯃꯥꯅ ꯄꯥꯝꯃꯤꯕ ꯄꯣꯠꯁꯛ ꯑꯗꯨ ꯊꯝꯕꯤꯕ ꯑꯗꯨ ꯑꯣꯏꯕ ꯇꯥꯔꯒꯗꯤ ꯅꯨꯡꯇꯤ ꯅꯨꯃꯤꯠ ꯈꯨꯗꯤꯡꯒꯤ ꯃꯥꯅ ꯄꯥꯝꯂꯤꯕ ꯄꯣꯠꯇꯨ ꯆꯥꯅꯕꯒꯤꯗꯃꯛꯇ ꯆꯦꯡ ꯍꯨꯟꯕꯤꯕ ꯇꯥꯔꯒꯗꯤ ꯎꯆꯦꯛ ꯁꯣꯏꯗꯅ ꯄꯥꯏꯔꯛꯀꯅꯤ ꯃꯪꯒꯜ ꯍꯨꯟꯕꯤꯕ ꯇꯥꯔꯒꯅ ꯈꯨꯅꯨ ꯁꯣꯏꯗꯅ ꯄꯥꯏꯔꯛꯀꯅꯤ ꯍꯥꯏꯔꯤꯕ ꯃꯪꯒꯜ ꯑꯁꯤ ꯍꯨꯟꯕ ꯇꯥꯔꯒꯗꯤ ꯃꯥ ꯆꯥꯕ ꯁꯣꯏꯗꯅ ꯂꯥꯛꯀꯅꯤ ꯃꯥꯅ ꯂꯥꯛꯄ ꯇꯥꯔꯒꯗꯤ ꯑꯩꯈꯣꯏꯅ ꯎꯅꯤꯡꯉꯤꯕ ꯈꯨꯅꯨꯗꯨ ꯁꯣꯏꯗꯅ ꯎꯕ ꯐꯪꯒꯅꯤ ꯃꯔꯝ ꯑꯁꯤꯅ ꯑꯩꯈꯣꯏꯅ ꯎꯆꯦꯛꯄꯨ ꯂꯨꯅ ꯆꯥꯟꯅ ꯇꯧꯒꯗꯕꯅꯤ ꯅꯥꯎꯔꯤ ꯀꯥꯞꯄꯒ ꯃꯈꯣꯏꯗ ꯀꯤꯍꯟꯕ ꯈꯪꯍꯟꯕ ꯇꯧꯔꯣꯏꯗꯕꯅꯤ ꯂꯥꯡ ꯊꯥꯛꯇꯨꯅ ꯃꯈꯣꯏꯕꯨ ꯐꯥꯕꯤꯔꯣꯏꯗꯕꯅꯤ ꯎꯆꯦꯛꯄꯨ ꯑꯩꯈꯣꯏꯅ ꯐꯖꯅ ꯏꯀꯥꯏꯈꯨꯝꯅꯒꯗꯅꯤ ꯃꯍꯧꯁꯥꯒꯤ ꯄꯤꯊꯣꯔꯛꯄ ꯈꯨꯗꯣꯜꯅꯤ ꯏꯁꯣꯔꯅ ꯄꯤꯊꯣꯔꯛꯄ ꯃꯍꯧꯁꯥꯒꯤ ꯈꯨꯗꯣꯜꯅꯤ ꯎꯆꯦꯛ ꯍꯥꯏꯕꯁꯤ ꯎꯆꯦꯛ ꯍꯥꯏꯕ ꯖꯤꯕꯁꯤꯁꯨ ꯃꯈꯣꯏꯁꯨ ꯖꯤꯕꯅꯤ ꯊꯋꯥꯏ ꯄꯥꯟꯕ ꯄꯣꯠꯅꯤ ꯃꯔꯝ ꯑꯁꯤꯅ ꯎꯆꯦꯛ ꯍꯥꯏꯕꯁꯤꯗꯤ ꯑꯩꯈꯣꯏꯅ ꯑꯗꯨꯛꯀꯤ ꯃꯇꯤꯛ ꯅꯨꯡꯁꯤ ꯆꯥꯟꯅꯅ ꯂꯨꯅ ꯇꯧꯕꯤꯒꯗꯕꯅꯤ ꯎꯆꯦꯛꯅ ꯑꯩꯈꯣꯏꯒꯤ ꯄꯨꯛꯅꯤꯡ ꯋꯥꯈꯜ ꯑꯣꯏꯍꯜꯂꯤ ꯄꯨꯛꯅꯤꯡ ꯂꯧꯁꯤꯡ ꯑꯣꯏꯍꯜꯂꯤ ꯑꯩꯈꯣꯏꯅ ꯂꯣꯟ ꯇꯝꯕꯤꯗꯨꯅ ꯇꯦꯅꯋꯥ ꯈꯨꯗꯝ ꯑꯣꯏꯅ ꯎꯆꯦꯛ ꯇꯦꯅꯋꯥ ꯍꯥꯏꯔꯤꯕ ꯎꯆꯦꯛ ꯑꯁꯤ ꯑꯩꯈꯣꯏꯅ ꯂꯣꯟ ꯇꯝꯕꯤꯗꯨꯅ ꯑꯩꯈꯣꯏꯒꯤ ꯁꯤꯖꯤꯟꯅꯕ ꯌꯥꯏ ꯑꯩꯈꯣꯏ ꯃꯤꯑꯣꯏꯕꯅ ꯂꯣꯟ ꯇꯝꯕꯤꯗꯨꯅ ꯍꯥꯏꯔꯤꯕ ꯇꯦꯅꯋꯥ ꯍꯥꯏꯔꯤꯕ ꯎꯆꯦꯛ ꯑꯁꯤ ꯁꯤꯖꯤꯟꯅꯕ ꯌꯥꯏ ꯑꯩꯈꯣꯏꯒꯤ ꯃꯔꯨꯞ ꯑꯣꯏꯕ ꯌꯥꯏ ꯃꯤꯄꯨꯝ ꯑꯩꯈꯣꯏꯅ ꯂꯩꯔꯤꯕ ꯃꯤ ꯈꯨꯗꯤꯡꯃꯛꯁꯤꯒꯤ ꯃꯅꯨꯡꯗ ꯎꯆꯦꯛ ꯂꯣꯏꯅ ꯅꯨꯡꯁꯤꯕ ꯅꯠꯇꯦ ꯍꯥꯏꯗꯤ ꯎꯆꯦꯛ ꯅꯨꯡꯁꯤꯗꯕ ꯃꯤ ꯈꯔꯅ ꯎꯆꯦꯛ ꯑꯁꯤꯕꯨ ꯐꯨ ꯆꯩꯗꯨꯅ ꯇꯥꯟꯗꯨꯅ ꯅꯥꯎꯔꯤ ꯀꯥꯞꯇꯨꯅ ꯊꯝꯕ ꯃꯇꯝꯗ ꯎꯆꯦꯛ ꯑꯁꯤ ꯌꯥꯝꯅ ꯃꯣꯏꯒꯤ ꯊꯃꯣꯏꯗ ꯅꯨꯡꯉꯥꯏꯇꯕ ꯂꯩ ꯑꯗꯨꯏ ꯑꯗꯨꯅ ꯃꯔꯝ ꯑꯣꯏꯔꯒ ꯑꯩꯈꯣꯏ ꯇꯧꯕꯤꯔꯣꯏꯗꯕꯅꯤ ꯎꯆꯦꯛ ꯑꯁꯤ ꯍꯥꯏꯗꯤ ꯇꯦꯅꯋꯥꯒꯨꯝꯕꯁꯤ ꯌꯨꯝꯗ ꯌꯣꯛꯄ ꯌꯨꯝꯗ ꯌꯣꯛꯑꯒ ꯑꯩꯈꯣꯏ ꯁꯤꯖꯤꯟꯅꯩꯌꯦꯕ ꯍꯥꯏꯗꯤ ꯃꯥꯒ ꯂꯣꯏꯅꯔꯒ ꯑꯩꯈꯣꯏꯗ ꯅꯨꯡꯉꯥꯏꯕ ꯃꯌꯥꯝ ꯑꯃ ꯐꯥꯎꯋꯦ ꯃꯔꯝ ꯑꯁꯤꯅ ꯑꯩꯈꯣꯏ ꯅꯨꯡꯁꯤ ꯆꯥꯟꯅꯅ ꯎꯆꯦꯛꯁꯤ ꯇꯧꯁꯤ ꯎꯆꯦꯛ ꯍꯥꯠꯂꯣꯏꯁꯤ ꯎꯆꯦꯛꯁꯤ ꯍꯥꯠꯇ꯭ꯔꯒꯗꯤ ꯎꯆꯦꯛꯁꯤ ꯃꯔꯥꯡ ꯀꯥꯏꯅ ꯑꯩꯈꯣꯏ ꯐꯪꯕ ꯉꯝꯒꯅꯤ